ꯑꯥꯠ ꯑꯦꯟ ꯀ꯭ꯔꯥꯐ ꯑꯩꯈꯣꯏꯒꯤ ꯅꯨꯄꯤꯁꯤꯡꯅ ꯌꯨꯝꯒꯤ ꯊꯕꯛ ꯇꯧꯅ ꯇꯧꯅ ꯉꯥꯏꯍꯥꯛꯇꯪ ꯀꯥꯏꯊꯣꯛꯑꯒ ꯑꯗꯨꯝ ꯌꯨꯝꯒꯤ ꯗꯦꯀꯣꯔꯦꯁꯟꯕꯨ ꯑꯣꯏꯔꯁꯨ ꯃꯌꯥꯝ ꯇꯣꯏꯅ ꯑꯗꯨꯝ ꯈꯔꯃꯈꯩꯗꯤ ꯇꯧꯕ꯭ꯔꯥ ꯍꯥꯏꯅꯗꯤ ꯈꯟꯖꯩ ꯑꯗꯨꯒ ꯑꯥꯔꯠ ꯑꯦꯟ ꯀ꯭ꯔꯥꯐꯁꯤꯅ ꯑꯩꯈꯣꯏꯒꯤ ꯁꯦꯟꯊꯣꯛ ꯂꯝꯕꯤ ꯍꯦꯟꯒꯠꯍꯟꯕ ꯑꯩꯈꯣꯏꯒꯤ ꯃꯔꯨꯑꯣꯏꯅ ꯅꯨꯄꯤ ꯑꯉꯥꯡꯁꯤꯡꯗ ꯍꯥꯏꯕꯗꯤ ꯃꯁꯤꯅ ꯈꯨꯗꯣꯡꯆꯥꯕ ꯁꯦꯟꯊꯣꯛ ꯂꯝꯕꯤ ꯍꯦꯟꯒꯠꯅꯕ ꯈꯨꯗꯣꯡꯆꯥꯕ ꯀꯌꯥ ꯑꯃꯁꯨ ꯄꯤ ꯑꯩꯈꯣꯏꯒꯤ ꯏꯁꯥꯒꯤ ꯈꯨꯠꯁꯥ ꯍꯩꯕꯒꯤ ꯄꯣꯠꯊꯣꯛ ꯑꯁꯤ ꯄꯨꯊꯣꯛꯇꯨꯅ ꯃꯤꯌꯥꯝꯗ ꯑꯩꯈꯣꯏꯒꯤ ꯐꯪꯍꯜꯂꯒꯗꯤ ꯍꯧꯖꯤꯛꯀꯤ ꯃꯇꯝꯗꯗꯤ ꯌꯨꯝꯒꯤ ꯗꯦꯀꯣꯔꯦꯁꯟ ꯑꯣꯏꯔꯁꯨ ꯈꯨꯠꯅ ꯁꯥꯕ ꯄꯣꯠ ꯆꯩꯁꯤꯡ ꯑꯁꯦ ꯃꯃꯟ ꯇꯥꯡꯉꯕꯁꯨ ꯌꯥꯝꯅ ꯂꯩꯅꯔꯦ ꯑꯗꯨꯅ ꯃꯁꯤ ꯑꯩꯈꯣꯏꯒꯤ ꯈꯨꯠꯁꯥ ꯍꯩꯕꯁꯤꯡꯁꯤꯕꯨ ꯏꯀꯥꯏ ꯈꯨꯝꯅꯕꯤꯕ ꯑꯣꯏꯅ ꯎꯠꯅ ꯂꯧꯕꯤꯕꯁꯨ ꯌꯥꯏ ꯑꯗꯨꯒ ꯑꯩꯈꯣꯏꯅ ꯍꯥꯏꯔꯤꯕꯁꯤꯡ ꯑꯁꯤ ꯍꯦꯟꯅ ꯐꯒꯠꯍꯟꯅꯕꯒꯤꯗꯃꯛꯇ ꯍꯦꯟꯅ ꯃꯁꯛ ꯊꯣꯛꯄ ꯑꯣꯏꯅꯕꯒꯤꯗꯃꯛꯇ ꯑꯩꯈꯣꯏꯅ ꯃꯦꯂꯥꯒꯨꯝꯕ ꯁꯤꯟꯕꯁꯨ ꯗ꯭ꯔꯀꯥꯔ ꯑꯣꯏ ꯑꯗꯨꯒ ꯃꯦꯂꯥꯒꯨꯝꯕ ꯁꯤꯜꯂꯒ ꯃꯦꯂꯥꯒꯨꯝꯕꯗ ꯌꯥꯎꯔꯒ ꯍꯥꯏꯔꯤꯕ ꯄꯣꯠ ꯆꯩꯁꯤꯡ ꯑꯁꯦ ꯑꯩꯈꯣꯏꯒꯤ ꯑꯍꯣꯡꯕ ꯃꯃꯜꯗ ꯃꯤꯌꯥꯝꯗ ꯐꯪꯍꯟꯕ ꯃꯁꯤꯁꯨ ꯑꯩꯈꯣꯏꯅ ꯗ꯭ꯔꯀꯥꯔ ꯑꯣꯏ ꯑꯗꯨꯒ ꯌꯨꯝꯒꯤ ꯂꯩꯇꯦꯡ ꯑꯣꯏꯅ ꯁꯤꯖꯤꯟꯅꯔꯤꯕ ꯄꯣꯠ ꯆꯩꯁꯤꯡ ꯑꯁꯦ ꯑꯩꯈꯣꯏꯅ ꯍꯦꯟꯅ ꯑꯐꯕ ꯑꯅꯧꯕ ꯗꯤꯖꯥꯏꯟꯗ ꯄꯨꯊꯣꯛꯅꯅꯕ ꯍꯣꯠꯅꯕꯁꯨ ꯑꯩꯈꯣꯏꯅ ꯗ꯭ꯔꯀꯥꯔ ꯑꯣꯏ ꯑꯗꯨꯒ ꯑꯩꯈꯣꯏꯅ ꯍꯦꯟꯅ ꯑꯐꯕ ꯑꯅꯧꯕ ꯄ꯭ꯔꯗꯛꯁꯤꯡ ꯄꯨꯊꯣꯛꯂꯤꯕꯃꯈꯩꯒꯤꯗꯤ ꯑꯩꯈꯣꯏꯒꯤ ꯈꯨꯠꯁꯥ ꯍꯩꯕꯒꯤ ꯂꯝꯗꯁꯨ ꯃꯤꯌꯥꯝꯗꯩ ꯃꯤꯊꯣꯏ ꯃꯤꯍꯦꯟꯕ ꯃꯤꯀꯣꯛ ꯊꯣꯡꯕ ꯍꯥꯏꯕ ꯃꯐꯝ ꯍꯥꯏꯕꯗꯣ ꯑꯣꯏꯗꯧꯔꯤꯕꯅꯦ ꯑꯗꯨꯒ ꯑꯩꯈꯣꯏꯒꯤ ꯑꯣꯏꯅꯅꯕꯁꯨ ꯍꯣꯠꯅꯕꯗ ꯑꯩꯈꯣꯏ ꯄꯨꯟꯅ ꯍꯣꯠꯅꯃꯤꯟꯅꯔꯤ ꯑꯗꯨꯒ ꯍꯣꯠꯅꯃꯤꯟꯅꯁꯤ ꯍꯥꯏꯅꯁꯨ ꯊꯝꯖꯒꯦ